ꯍꯦꯂꯣ ꯁꯤꯕꯨ ꯂꯝꯖꯤꯡꯕ ꯀꯦꯕ ꯁꯥꯔꯕꯤꯁ ꯑꯣꯏꯕꯤꯔꯕꯣ ꯑꯩꯍꯥꯛꯅ ꯑꯩꯒꯤ ꯊꯕꯛ ꯑꯃ ꯂꯩꯗꯨꯅ ꯑꯗꯣꯝꯒꯤ ꯀꯦꯕꯀꯤ ꯁꯥꯔꯕꯤꯁ ꯑꯃ ꯕꯨꯛ ꯇꯧꯈꯤꯕꯅꯤ ꯕꯨꯛ ꯇꯧꯈꯤꯕ ꯀꯦꯕ ꯁꯥꯔꯕꯤꯁ ꯑꯗꯨ ꯑꯩꯍꯥꯛ ꯏꯃꯨꯡ ꯃꯅꯨꯡꯒꯤ ꯄ꯭ꯔꯣꯕ꯭ꯂꯦꯝ ꯂꯩꯕꯅ ꯀꯦꯟꯁꯦꯜ ꯇꯧꯖꯔꯒꯦ ꯀꯦꯟꯁꯦꯜ ꯇꯧꯕꯗ ꯑꯩꯅ ꯃꯥꯡꯖꯧꯅꯅ ꯊꯤꯈꯤꯕ ꯄꯩꯁꯥ ꯑꯗꯨ ꯂꯤꯁꯤꯡ ꯑꯍꯨꯝꯒ ꯆꯃꯉꯥꯅꯤ ꯑꯗꯨ ꯑꯩꯒꯤ ꯂꯤꯁꯤꯡ ꯑꯍꯨꯝ ꯆꯃꯉꯥꯗꯨ ꯑꯗꯣꯝꯒꯤ ꯀꯦꯕꯇ ꯃꯥꯡꯖꯧꯅꯅ ꯊꯤꯈꯤꯕ ꯑꯗꯨ ꯍꯟꯗꯣꯛꯄꯤꯕ ꯌꯥꯒꯗ꯭ꯔ ꯍꯟꯗꯣꯛꯄꯤꯕ ꯌꯥꯔꯒꯗꯤ ꯑꯩꯅ